ꯅꯥꯏꯟꯇꯤꯟ ꯖꯅꯋꯥꯔꯤ ꯇꯨ ꯊꯥꯎꯖꯟ ꯋꯥꯟ ꯇ꯭ꯋꯦꯟꯇꯤ ꯐꯦꯕꯋꯥꯔꯤ ꯇꯨ ꯊꯥꯎꯖꯟ ꯇꯨ ꯇ꯭ꯋꯦꯟꯇꯤ ꯇꯨ ꯃꯥꯔꯁ ꯇꯨ ꯊꯥꯎꯖꯟ ꯐꯥꯏꯚ ꯇ꯭ꯋꯦꯟꯇꯤ ꯊ꯭ꯔꯤ ꯑꯦꯄ꯭ꯔꯤꯜ ꯇꯨ ꯊꯥꯎꯖꯟ ꯅꯥꯏꯟ ꯁꯤꯛꯁꯇꯤꯟ ꯃꯦ ꯇꯨ ꯊꯥꯎꯖꯟ ꯇꯦꯟ